ꯑꯩꯅ ꯈ꯭ꯋꯥꯏꯗꯒꯤ ꯆꯥꯎꯊꯣꯛꯆꯕ ꯑꯣꯏꯕ ꯃꯇꯥꯡ ꯍꯥꯏꯔꯒꯗꯤ ꯑꯩꯅ ꯍꯧꯖꯤꯛ ꯆꯥꯎꯔꯛꯇꯨꯅ ꯏꯄꯨꯖꯦꯡ ꯉꯝꯃꯛꯇꯨꯅ ꯏꯁꯥꯅ ꯏꯁꯥꯅ ꯊꯕꯛ ꯁꯨꯖꯕ ꯉꯝꯃꯒ ꯊꯕꯛ ꯃꯆꯥ ꯃꯆꯥ ꯁꯨꯝ ꯇꯧꯔꯒ ꯏꯃꯥ ꯏꯄꯥꯒꯤ ꯃꯇꯦꯡ ꯄꯥꯡꯕ ꯉꯝꯕ ꯁꯤ ꯑꯩ ꯈ꯭ꯋꯥꯏꯗꯒꯤ ꯆꯥꯎꯊꯣꯛꯆꯅꯤꯉꯥꯏ ꯑꯣꯏꯕ ꯃꯇꯥꯡꯅꯤ ꯍꯥꯏꯕ ꯈꯜꯂꯤ